ꯑꯩꯅ ꯂꯩꯖꯔꯤꯕ ꯃꯣꯔꯦꯁꯤꯗꯒꯤ ꯑꯩꯈꯣꯏꯒꯤ ꯃꯨꯁꯂꯤꯝ ꯀꯝꯃꯨꯅꯤꯇꯤ ꯑꯃ ꯑꯣꯏꯅ ꯆꯠꯄꯗ ꯊꯦꯡꯅꯕ ꯈꯨꯗꯣꯡꯆꯥꯗꯕ ꯍꯥꯏꯕꯕꯨ ꯂꯝꯕꯤꯗ ꯒꯥꯔꯤ ꯌꯥꯔꯛꯇꯕ ꯅꯦꯆꯔꯦꯜ ꯀꯦꯂꯥꯃꯥꯏꯇꯤ ꯍꯥꯏꯔꯒꯅ ꯅꯣꯡ ꯅꯨꯡꯁꯤꯠ ꯅꯪꯕ ꯂꯦꯟ ꯇꯥꯕ ꯅꯪꯕ ꯂꯝꯕꯤꯗ ꯂꯦꯟꯁꯂꯥꯏꯠ ꯊꯣꯛꯂꯝꯕ ꯑꯗꯨꯒꯨꯝꯕ ꯃꯌꯥꯝ ꯑꯃ ꯊꯦꯡꯅꯩ ꯃꯔꯨꯑꯣꯏꯅ ꯍꯥꯏꯔꯤꯕꯁꯤꯡꯁꯤ ꯑꯩꯈꯣꯏ ꯔꯨꯔꯦꯜ ꯑꯦꯔꯤꯌꯥꯗ ꯂꯩꯕꯅꯤꯅ ꯆꯠꯄꯗ ꯆꯤꯡ ꯀꯥꯔꯒ ꯆꯠꯂꯤ ꯑꯗꯣ ꯍꯤꯜ ꯇ꯭ꯔꯦꯀꯤꯡ ꯇꯧꯕꯗꯧꯅ ꯃꯑꯣꯡ ꯇꯥꯕ ꯈꯣꯡꯎꯞ ꯈꯨꯠꯇ ꯆꯩ ꯑꯃ ꯄꯥꯏꯗꯕ ꯌꯥꯗꯦ ꯑꯅꯤꯁꯨꯕꯅ ꯆꯤꯡ ꯀꯥꯔꯒ ꯆꯠꯄꯁꯤꯗ

ꯈꯨꯠꯇ ꯊꯥꯡ ꯑꯃꯁꯨ ꯄꯥꯏꯗꯕ ꯌꯥꯗꯦ ꯖꯪꯒꯜꯗ ꯆꯠꯄꯅꯤꯅ ꯑꯗꯨꯒꯨꯝꯕ ꯊꯥꯡꯗꯨꯅ ꯏꯁꯥꯒꯤ ꯄ꯭ꯔꯣꯇꯦꯛꯁꯟ ꯑꯃꯗꯤ ꯆꯩꯗꯨꯅ ꯂꯤꯟ ꯊꯦꯡꯅꯔꯕꯁꯨ ꯃꯗꯨꯗꯒꯤ ꯉꯥꯛꯊꯣꯛꯅꯅꯕ ꯁꯥ ꯉꯥ ꯁꯥ ꯍꯥꯏꯗꯤ ꯂꯝꯂꯛꯀꯤ ꯁꯥ ꯊꯦꯡꯅꯔꯁꯨ ꯃꯗꯨꯗꯒꯤ ꯉꯥꯛꯊꯣꯛꯅꯅꯕ ꯈꯨꯠꯂꯥꯏ ꯑꯃ ꯑꯣꯏꯅ ꯄꯨꯖꯩ ꯑꯗꯨꯅ ꯅꯣꯡ ꯇꯥꯔꯛꯄ ꯃꯇꯝꯗꯗꯤ ꯅꯣꯡ ꯀꯟꯅ ꯇꯥꯕ ꯑꯃꯗꯤ ꯅꯨꯡꯁꯤꯠ ꯀꯟꯅ ꯁꯤꯠꯄ ꯊꯦꯡꯅꯕꯅꯤꯅ ꯍꯦꯟꯅ ꯑꯋꯥꯕ ꯃꯈꯜ ꯃꯈꯜ ꯊꯦꯡꯅꯩ ꯆꯥꯅꯤꯡꯉꯥꯏ ꯂꯩꯇꯕꯗꯒꯤ ꯎꯔꯥ ꯋꯥꯔꯥꯃꯛ ꯅꯠꯇ꯭ꯔꯁꯨ ꯂꯐꯨ ꯍꯩꯔꯥ ꯊꯤꯔꯒ ꯆꯥꯕ ꯑꯗꯨ ꯇꯧꯖꯩ ꯃꯐꯝ ꯑꯁꯤꯗꯒꯤ ꯆꯠꯄꯗ ꯑꯩꯈꯣꯏ ꯊꯦꯡꯅꯔꯤꯕ ꯈ꯭ꯋꯥꯏꯗꯒꯤ ꯍꯦꯟꯅ ꯈꯨꯗꯣꯡ ꯆꯥꯗꯕ ꯍꯥꯏꯔꯒꯗꯤ ꯅꯨꯡꯁꯥ ꯌꯥꯝꯅ ꯁꯥꯕ ꯈꯨꯠꯇ ꯁꯥꯇꯤꯟ ꯄꯥꯏꯗꯕ ꯌꯥꯗꯕ ꯏꯁꯤꯡ ꯃꯔꯥꯡ ꯀꯥꯏꯅ ꯄꯨꯗꯕ ꯌꯥꯗꯦ ꯗꯤꯍꯥꯏꯗ꯭ꯔꯦꯁꯟ ꯇꯧꯗꯅꯕ ꯏꯁꯤꯡ ꯊꯛꯇꯕꯁꯨ ꯌꯥꯗꯦ ꯑꯗꯨꯅ ꯆꯠꯄꯗ ꯈꯨꯗꯣꯡ ꯆꯥꯗꯕ ꯀꯌꯥꯃꯨꯛ ꯊꯦꯡꯅꯩ ꯊꯦꯡꯅꯔꯤꯕ ꯈꯨꯗꯣꯡ ꯆꯥꯗꯅꯁꯤ ꯈꯨꯗꯣꯡ ꯆꯥꯅꯅꯕ ꯍꯣꯠꯅꯕꯗꯁꯨ ꯑꯆꯧꯕ ꯊꯕꯛ ꯑꯃꯅꯤ ꯍꯥꯏꯔꯤꯕ ꯈꯨꯗꯣꯡ ꯆꯥꯗꯕ ꯃꯌꯥꯝꯁꯤ ꯅꯥꯟꯊꯣꯛꯅꯅꯕ ꯃꯁꯤꯗꯒꯤ ꯂꯥꯞꯊꯣꯛꯅꯅꯕ ꯏꯁꯥꯗ ꯃꯔꯥꯡ ꯀꯥꯏꯅ ꯑꯍꯤꯡ ꯖꯪꯒꯜꯗ ꯂꯦꯛꯄ ꯇꯥꯔꯛꯑꯗꯤ ꯀꯥꯡ ꯆꯤꯛꯇꯅꯕ ꯍꯧꯖꯤꯛꯀꯥꯟꯗꯤ ꯀꯦꯃꯤꯀꯦꯜ ꯂꯣꯁꯟ ꯂꯩꯔꯦ ꯑꯣꯗꯣꯃꯁ ꯍꯥꯏꯅ ꯑꯗꯨꯒꯨꯝꯕꯒ ꯇꯩꯁꯜꯂꯒ ꯀꯥꯡ ꯆꯤꯛꯇꯅꯕ ꯍꯣꯠꯅꯖꯩ ꯇꯤꯟ ꯀꯥꯡꯅ ꯆꯤꯛꯇꯅꯕ ꯑꯗꯣ ꯄꯥꯏꯔꯤꯕ ꯆꯩꯗꯨꯅ ꯃꯥꯡ ꯊꯥꯔꯒ ꯊꯛ ꯊꯛ ꯌꯩꯔꯒ ꯂꯝꯕꯤꯗ ꯎ ꯂꯩꯔꯝꯃꯁꯨ ꯎꯗꯨꯗ ꯀꯜꯂꯒ ꯃꯅꯥꯛꯇ ꯂꯤꯜ ꯂꯩꯕ꯭ꯔ ꯁꯥ ꯂꯣꯠꯄ ꯈꯣꯠꯄ ꯌꯥꯎꯕ꯭ꯔꯥ ꯑꯩꯈꯣꯏꯗ ꯑꯇꯦꯛ ꯑꯩꯉꯣꯟꯗ ꯑꯦꯇꯦꯛ ꯇꯧꯔꯛꯀꯗ꯭ꯔꯥ ꯍꯥꯏꯅ ꯈꯜꯂꯒ ꯀꯣꯛ ꯀꯣꯛ ꯌꯩꯔꯒ ꯎꯗꯨ ꯀꯥꯟꯊꯣꯛꯅꯕ ꯍꯣꯠꯅꯕ ꯑꯗꯨ ꯆꯩ ꯑꯗꯨꯅ ꯆꯩꯁꯨ ꯑꯃ ꯑꯣꯏꯅ ꯁꯤꯖꯤꯟꯅꯕꯅꯤꯅ ꯃꯗꯨꯅ ꯑꯩꯒꯤ ꯄꯥꯡꯒꯟꯁꯨ ꯊꯣꯛꯏ ꯍꯥꯏꯅ ꯈꯜꯂꯤ ꯊꯥꯡ ꯑꯗꯨꯅ ꯑꯃꯨꯛꯀ ꯑꯩꯅ ꯆꯠꯄ ꯂꯝꯕꯤꯗꯨꯗ ꯎꯁꯥ ꯋꯥꯁꯥ ꯎꯅꯥ ꯋꯥꯅꯥ ꯑꯩꯉꯣꯟꯗ ꯊꯦꯡꯕ ꯌꯥꯎꯔꯛꯄꯗꯨ ꯑꯩꯅ ꯀꯛꯊꯠꯂꯝꯕ ꯎꯄꯥꯝꯕꯤꯃꯛ ꯀꯛꯄ ꯅꯠꯇ꯭ꯔꯁꯨ ꯃꯁꯥ ꯃꯆꯥ ꯃꯆꯥ ꯊꯥꯔꯒ ꯂꯝꯕꯤ ꯁꯦꯝꯃꯒ ꯌꯥꯠꯂꯒ ꯆꯠꯄ ꯑꯗꯨꯃꯥꯏꯅ ꯇꯧꯖꯩ ꯑꯗꯨꯅ ꯈꯨꯗꯣꯡ ꯆꯥꯗꯕꯗꯤ ꯃꯈꯟ ꯌꯥꯝꯅ ꯊꯦꯡꯅꯩ ꯈꯨꯗꯣꯡ ꯆꯥꯕꯗꯒꯤ ꯈꯨꯗꯣꯡ ꯆꯥꯗꯕꯅ ꯍꯦꯟꯅ ꯃꯁꯤꯡ ꯌꯥꯝꯒꯅꯤ ꯑꯦꯛꯖꯥꯝꯄꯜ ꯑꯣꯏꯅ ꯍꯥꯏꯔꯕꯗ ꯑꯩꯈꯣꯏꯅ ꯆꯠꯄ ꯃꯇꯝꯗ ꯒꯥꯔꯤ ꯇꯣꯡꯉꯒ ꯆꯠꯂꯒꯁꯨ ꯂꯝꯕꯤꯗ ꯒꯥꯔꯤ ꯌꯥꯔꯛꯇ꯭ꯔꯕꯗꯤ ꯈꯣꯡꯅ ꯁꯥꯡꯅ ꯆꯠꯄ ꯒꯥꯔꯤ ꯄꯟꯆꯔ ꯑꯣꯏꯔꯛꯄꯗꯒꯤ ꯅꯨꯡꯁꯤꯠ ꯍꯥꯟꯐꯝ ꯂꯩꯇꯕ ꯇꯌꯥꯔ ꯐꯣꯠꯐꯝ ꯂꯩꯇꯕ ꯑꯗꯨꯒꯨꯝꯕꯁꯨ ꯊꯦꯡꯅꯗꯕ ꯅꯠꯇꯦ ꯊꯦꯡꯅꯖꯩ ꯑꯗꯒꯤ ꯑꯇꯣꯞꯄ ꯑꯃꯅ ꯆꯠꯈꯤꯕ ꯃꯇꯝꯗ ꯅꯣꯡ ꯀꯟꯅ ꯆꯨꯕꯗꯒꯤ ꯂꯦꯟꯁꯂꯥꯏꯠ ꯊꯣꯛꯇꯅ ꯂꯝꯕꯤ ꯐꯥꯎꯅꯕ ꯌꯥꯗꯕꯗ ꯂꯩꯕꯗ ꯄꯟꯗꯅ ꯂꯩꯕ ꯄꯨꯡ ꯃꯔꯤ ꯃꯉꯥ ꯍꯦꯟꯅ ꯄꯟꯅ ꯂꯩꯕ ꯑꯥꯔꯠ ꯑꯦꯛꯁꯀꯥꯕꯦꯇꯔ ꯂꯩꯕꯥꯛ ꯏꯟꯊꯣꯛꯅꯕ ꯃꯦꯁꯤꯟ ꯂꯥꯛꯑꯒ ꯂꯩꯕꯥꯛꯇꯨ ꯏꯟꯊꯣꯛꯑꯒ ꯒꯥꯔꯤꯗꯨ ꯐꯥꯎꯕ ꯅꯠꯇ꯭ꯔꯒ ꯈꯣꯡꯅ ꯆꯠꯄꯗ ꯈꯨꯗꯣꯡ ꯆꯥꯗꯕ ꯍꯥꯏꯕꯕꯨ ꯂꯦꯟꯁꯂꯥꯏꯠ ꯇꯧꯔꯛꯏꯕ ꯃꯐꯝ ꯑꯗꯨꯗꯗꯤ ꯈꯣꯡꯁꯤ ꯃꯔꯥꯡ ꯀꯥꯏꯅ ꯄꯨꯠꯊꯕꯅꯤꯅ ꯈꯨ ꯌꯧꯅꯤꯡꯆꯤꯠ ꯄꯨꯊꯕꯅꯤꯅ ꯃꯅꯥꯁꯨ ꯃꯐꯝꯗꯨ ꯂꯥꯟꯅꯤꯡꯗꯦ ꯑꯗꯨꯒꯨꯝꯕ ꯈꯨꯗꯣꯡ ꯆꯥꯗꯕꯁꯨ ꯍꯦꯟꯅ ꯊꯦꯡꯅꯖꯩ